ꯃꯍꯥꯛ ꯃꯍꯥꯛꯀꯤ ꯃꯥꯒꯤ ꯃꯥꯒꯤ ꯄꯥꯟꯗꯝ ꯃꯥꯒꯤ ꯃꯥꯒꯤ ꯑꯦꯝꯗꯨꯒꯤ ꯃꯇꯨꯡ ꯏꯟꯅ ꯃꯈꯥ ꯇꯥꯅ ꯑꯗꯨꯝ

ꯂꯣꯏꯔꯛꯂꯕ ꯇꯝꯕ ꯂꯣꯏꯔꯛꯂꯕ ꯁꯝꯅ ꯍꯥꯏꯔꯕꯗ ꯇꯦꯟ ꯇꯨꯋꯦꯞ ꯄꯥꯁ ꯇꯧꯔꯛꯂꯕ ꯑꯃꯗꯤ ꯒ꯭ꯔꯦꯖꯨꯑꯦꯁꯟ ꯂꯣꯏꯁꯤꯜꯂꯛꯂꯕ ꯏꯁꯇꯨꯗꯦꯟ ꯑꯃꯅ

ꯃꯍꯥꯛꯀꯤ ꯑꯦꯝ ꯃꯍꯥꯛꯀꯤ ꯄꯥꯟꯗꯝ ꯗꯨꯒꯤꯗꯃꯛꯇ ꯃꯈꯥ ꯇꯥꯥꯅ ꯑꯇꯣꯞ ꯑꯇꯣꯞꯄ ꯃꯥꯒꯤ ꯃꯥꯒꯤ ꯑꯦꯝ ꯑꯦꯝꯗꯨꯒꯤ ꯃꯇꯨꯡ ꯏꯟꯅ ꯃꯥꯒꯤ ꯃꯥꯒꯤ ꯍꯣꯠꯅꯕ ꯃꯌꯥꯝ ꯑꯝꯁꯨ ꯌꯥꯎꯋꯤ

ꯑꯗꯨꯕꯨ ꯃꯍꯩ ꯇꯝꯕ ꯂꯣꯏꯁꯤꯜꯂꯕ ꯃꯇꯨꯡꯗ ꯃꯥꯒꯤ ꯃꯥꯒꯤ ꯂꯥꯏꯟꯗ ꯆꯠꯈꯤꯗꯨꯅ ꯃꯥꯒꯤ ꯃꯥꯒꯤ ꯑꯦꯝꯗꯨꯕꯨ ꯊꯨꯡꯂꯕ ꯃꯇꯨꯡꯗ ꯑꯩꯈꯣꯏꯒꯤ ꯂꯝꯗꯝ ꯑꯁꯤꯗ ꯁꯛꯅꯥꯏꯕ ꯑꯃꯗꯤ ꯃꯥꯒꯤ ꯃꯥꯒꯤ ꯐꯝ ꯑꯃꯃꯝ ꯄꯥꯏꯗꯨꯅ ꯃꯥꯒꯤ ꯃꯥꯒꯤ ꯑꯦꯝꯗꯨ ꯊꯨꯡꯂꯒ ꯃꯥꯒꯤ ꯃꯥꯒꯤ ꯑꯦꯝꯗꯨꯒꯤ ꯃꯇꯨꯡ ꯏꯟꯅ ꯊꯕꯛ ꯇꯧꯈꯤꯕ ꯀꯌꯥ ꯃꯔꯨꯝꯁꯨ ꯌꯥꯎꯔꯤꯃꯤ ꯍꯥꯏꯖꯅꯤꯡꯉꯤ